ꯍꯜꯂꯣ ꯑꯥ ꯑꯥ ꯅꯪꯕꯨ ꯗꯨꯀꯥꯟ ꯐꯝꯃꯤꯕꯣ ꯑꯣ ꯆꯥ ꯈꯤꯇ ꯊꯛꯂꯁꯤ ꯀꯣꯐꯤꯗꯣ ꯈꯔꯗꯤ ꯍꯥꯎꯍꯜꯂꯛꯎꯀꯣ ꯈꯔ ꯍꯥꯎꯍꯜꯂꯨ ꯁꯪꯒꯣꯝ ꯍꯦꯛ ꯌꯥꯎꯗ꯭ꯔꯕ ꯃꯇꯨꯡꯗ ꯊꯛ ꯂꯥꯛꯇ꯭ꯔꯦ ꯅꯪ ꯈꯪꯎ ꯅꯪ

ꯁꯪꯒꯣꯝ ꯈꯔ ꯅꯪꯍꯜꯂꯨꯀꯣ ꯑꯣ ꯑꯣ ꯑꯩ ꯏꯊꯟꯇ ꯅꯠꯇꯦꯕꯀꯣ ꯑꯩ ꯑꯇꯣꯞꯄꯗ ꯊꯛꯂꯨꯕꯅꯤ ꯉꯁꯤꯗꯩꯗꯤ ꯅꯪꯉꯣꯟꯗ ꯑꯗꯨꯝ ꯂꯥꯛꯑꯒꯦ ꯇꯧꯕꯅꯦꯕ ꯈꯔ ꯍꯥꯎꯔꯕ ꯂꯥꯛꯑꯗꯧꯅꯦ ꯎꯝ ꯁꯪꯒꯣꯝ ꯈꯔ ꯅꯪꯍꯜꯂꯕ ꯆꯤꯅꯤꯗꯨ ꯊꯥꯛꯄꯤꯔꯨꯅꯨꯀꯣ ꯆꯤꯅꯤꯗꯣ ꯑꯩ ꯗꯥꯏꯕꯦꯇꯤꯁꯅꯤꯅꯀꯣ ꯗꯥꯏꯕꯦꯇꯤꯁ ꯄꯦꯁꯦꯟꯅꯤꯅ ꯆꯤꯅꯤ ꯌꯥꯝ ꯄꯥꯝꯗꯦꯕ ꯑꯩꯈꯣꯏ ꯎꯝ ꯍꯣꯏ ꯑꯦ ꯃꯥꯟꯅꯤ ꯃꯥꯟꯅꯤ ꯑꯗꯨꯅ ꯐꯔꯦꯅꯦ ꯑꯗꯨꯗꯤ ꯁꯨꯒꯔ ꯐ꯭ꯔꯤꯗꯀꯣ ꯎꯝ ꯌꯥꯏ ꯑꯗꯨꯅ ꯐꯔꯦꯅꯦ ꯑꯗꯨꯗꯤ ꯑꯥ ꯑꯣ ꯂꯥꯛꯄꯇꯥꯔꯦ ꯈꯔ ꯍꯥꯎꯅ ꯄꯤꯊꯛꯀꯗꯧꯅꯤꯅꯕꯀꯣ ꯍꯥꯎꯇ꯭ꯔꯗꯤ ꯄꯩꯁꯥ ꯄꯤꯗ꯭ꯔꯦ ꯑꯩ ꯍꯦꯛ ꯍꯥꯎꯇ꯭ꯔꯕ ꯄꯩꯁꯥ ꯊꯥꯗꯅꯤꯡꯗꯕꯅꯤ ꯑꯩ ꯌꯥꯏ ꯍꯥꯎꯔꯤꯒꯩ ꯌꯥꯏꯀꯣ ꯑꯗꯨꯗꯤ ꯑꯗꯨꯗꯤ ꯑꯉꯥꯡ ꯈꯣꯏꯒꯤ ꯀꯩꯅꯣ ꯇꯧꯋꯦ ꯆꯠꯀꯦꯅ ꯍꯥꯏꯌꯦ ꯀꯣꯐꯤ ꯊꯛꯄ ꯆꯠꯀꯦꯅ ꯍꯥꯏꯌꯦ ꯑꯗꯨ ꯑꯣꯏꯇꯔꯗꯤ ꯑꯉꯥꯡ ꯈꯔꯁꯨ ꯑꯗꯨꯝ ꯄꯨꯔꯛꯑꯒꯦ ꯑꯗꯨꯅ ꯐꯔꯦ ꯅꯪ ꯗꯨꯀꯥꯟꯗꯨꯗꯀꯣ ꯑꯗꯨꯅ ꯐꯔꯦ ꯀꯣꯐꯤ ꯑꯉꯥꯡꯒꯩꯅ ꯊꯛꯀꯦ ꯊꯀꯀꯦ ꯊꯛꯀꯦ ꯊꯛꯀꯦ ꯌꯥꯝ ꯍꯥꯏꯌꯦꯕ ꯑꯗꯨ ꯈꯔ ꯌꯥꯝ ꯄꯨꯔꯛꯂꯒꯦ ꯑꯥ ꯂꯣꯏ ꯄꯨꯔꯛꯂꯒꯦ

ꯅꯨꯡꯇꯤꯒꯤ ꯌꯥꯏ ꯑꯗꯣ ꯅꯨꯡꯇꯤꯒꯤꯗꯤ ꯑꯗꯨꯝ ꯍꯥꯡꯕ꯭ꯔꯥꯕ

ꯑꯣ ꯆꯥꯡ ꯅꯥꯏꯅ ꯍꯥꯡꯉꯦ ꯑꯥ ꯅꯍꯥꯟꯃꯨꯛ ꯆꯠꯄꯗ ꯁꯤꯟꯐꯝꯅꯤ ꯁꯤꯟꯐꯝꯅꯤ ꯍꯥꯏꯔꯒ ꯍꯥꯡꯂꯝꯗꯦꯀꯣ ꯑꯗꯨꯃꯥꯏꯅ ꯇꯧꯔꯝꯂꯗꯤ ꯌꯥꯔꯣꯏ ꯑꯥ ꯑꯗꯨꯅꯦ ꯁꯤꯟꯐꯝꯅꯦ ꯍꯥꯏꯔꯒ ꯂꯥꯛꯂꯁꯨ ꯍꯥꯡꯑꯝꯗꯦꯕ ꯍꯧꯖꯤꯛꯇꯤ ꯍꯥꯡꯂꯗꯧꯅꯤꯅ ꯑꯣ ꯑꯗꯨꯗꯤ ꯐꯔꯦ ꯑꯗꯨꯗꯤ ꯑꯉꯥꯡ ꯁ꯭ꯀꯨꯜ ꯆꯠꯂꯝꯗꯥꯏꯁꯨ ꯂꯥꯛꯂꯅꯤ ꯍꯜꯂꯛꯄꯗꯁꯨ ꯂꯥꯛꯂꯅꯤ ꯍꯥꯎꯕꯨ ꯍꯥꯎꯔꯕ ꯑꯗꯨꯝ ꯂꯥꯛꯂꯅꯤ ꯍꯥꯎꯇ꯭ꯔꯕ ꯊꯪꯅꯕ ꯅꯪꯒꯤ ꯗꯨꯀꯥꯟ ꯊꯪꯅꯕꯗꯣ ꯑꯗꯨꯗ ꯍꯦꯛꯇ ꯆꯪꯗꯣꯔꯤꯕꯅꯤꯀꯣ ꯑꯥ ꯍꯥꯟꯅ ꯃꯍꯥꯎ ꯇꯪꯈꯤꯒꯦ ꯑꯗꯨꯗꯤ ꯑꯣ ꯌꯥꯏꯌꯦ ꯑꯍꯥꯎꯕ ꯈꯛꯇꯅꯤ ꯑꯩꯈꯣꯏꯅ ꯄꯥꯝꯂꯤꯁꯤꯗꯤꯕꯀꯣ ꯎꯝ ꯁꯨꯒꯔ ꯂꯩꯕ ꯃꯤꯗꯤ ꯑꯍꯥꯎꯕ ꯆꯥꯅꯣꯌꯦ ꯑꯩꯈꯣꯏꯗꯤ ꯑꯍꯥꯎꯕ ꯑꯊꯨꯝꯕꯗ ꯄꯥꯝꯃꯤꯁꯤꯗꯤꯀꯣ ꯑꯊꯨꯝꯕꯗꯨꯇꯪꯗꯤ ꯈꯔ ꯍꯟꯊꯇꯥꯔꯦ ꯁꯨꯒꯔ ꯐ꯭ꯔꯤꯗꯨꯅ ꯐꯔꯦꯕ ꯌꯥꯏ ꯑꯗꯨꯗꯤ ꯑꯗꯨ ꯃꯤ ꯑꯇꯩꯁꯨ ꯈꯔ ꯍꯥꯏꯁꯤꯔꯃꯤ ꯅꯪꯗꯣ ꯍꯥꯎꯔꯗꯤ ꯃꯤ ꯑꯇꯩꯁꯨ ꯈꯔ ꯍꯥꯏꯔꯛꯂꯒꯦꯕ ꯑꯇꯣꯞꯄ

ꯑꯣ ꯑꯗꯨꯗꯤ ꯀꯣꯐꯤ ꯊꯛ ꯂꯥꯛꯄꯗ ꯑꯆꯥꯄꯣꯠꯁꯨ ꯑꯍꯥꯎ ꯑꯍꯥꯎ ꯊꯝꯃꯝ ꯇꯥꯕꯅꯤꯅꯦꯀꯣ ꯀꯣꯐꯤꯗꯨꯒ ꯆꯥꯅꯕ ꯊꯛꯅꯕ ꯌꯥꯏꯀꯣ

ꯑꯗꯨꯗꯤ ꯁꯨꯒꯔ ꯌꯥꯎꯕ ꯈꯔ ꯌꯥꯎꯗꯕ ꯈꯔ ꯑꯣꯏꯇꯕꯅꯤ ꯑꯗꯨ ꯑꯣꯏꯇꯔꯗꯤ ꯑꯉꯥꯡ ꯈꯔꯗꯤ ꯃꯤ ꯁꯨꯒꯔ ꯍꯧꯖꯤꯛ ꯆꯤꯅꯤ ꯌꯥꯝ ꯄꯥꯝ ꯀꯥꯟꯅꯤꯅ ꯑꯣ ꯑꯗꯨꯗꯤ ꯑꯅꯤ ꯊꯣꯛꯅ ꯇꯧꯇꯔꯦ ꯆꯤꯅꯤ ꯑꯄꯥꯝꯕꯁꯨ ꯌꯥꯎꯏꯗꯣ ꯑꯩꯈꯣꯏ ꯈꯛꯇꯅ ꯆꯤꯅꯤ ꯄꯥꯝꯗꯕ ꯆꯤꯅꯤ ꯄꯥꯝꯕ ꯑꯉꯥꯡꯒꯩ ꯌꯥꯝ ꯌꯥꯎꯋꯦꯕ ꯑꯣ ꯑꯁ ꯑꯗꯨꯗꯤ ꯀꯩꯅꯣ ꯑꯣꯗꯔ ꯌꯥꯝ ꯇꯧꯔꯛꯈꯤꯗꯣꯏꯅꯤ ꯀꯩꯅꯣ ꯃꯤ ꯑꯇꯩꯁꯨ ꯈꯔ ꯑꯩꯅ ꯊꯪꯅꯕꯗꯨꯗ ꯍꯪꯂꯤꯅꯤ ꯍꯧꯖꯤꯛꯁꯨ ꯀꯟꯅ ꯑꯗꯨ ꯃꯈꯣꯏꯁꯨ ꯍꯥꯏꯔꯛꯀꯗꯣꯔꯤꯅꯤ ꯀꯩꯅꯣ ꯉꯥꯏꯔꯤꯅꯤ ꯊꯪꯅꯕꯗ ꯅꯣꯏ ꯆꯠꯇꯣꯏꯔꯣ ꯀꯥꯏꯅ ꯍꯪꯂꯤꯅꯤ ꯀꯩꯅꯣ ꯑꯗꯨ ꯍꯪꯑꯒ ꯄꯨꯟꯅ ꯑꯥ ꯍꯪꯑꯒ ꯑꯗꯨ ꯄꯨꯟꯅꯗꯤ ꯐꯩꯗꯅ

ꯂꯩꯅꯦ ꯑꯣ ꯑꯥ ꯑꯗꯨꯗꯤ ꯊꯛꯅꯕꯗꯨꯒ ꯆꯥꯅꯕꯗꯨꯒ ꯈꯔ ꯑꯍꯥꯎ ꯑꯊꯨꯝ ꯂꯩꯗꯅ ꯅꯪ ꯈꯪ ꯁꯤꯜꯂꯝ ꯇꯥꯕꯅꯦꯕ ꯑꯗꯨꯗꯤ ꯊꯪꯅꯕꯒꯤ ꯈꯔ ꯍꯪꯕꯗꯨꯁꯨ ꯊꯛꯅꯤꯡ ꯃꯥꯜꯂꯦ ꯑꯗꯨ ꯃꯣꯏ ꯑꯇꯣꯞꯄ ꯑꯃ ꯍꯥꯏꯅꯔꯝꯃꯦ ꯑꯩ ꯀꯣꯐꯤ ꯌꯣꯟꯐꯝ ꯑꯃ ꯑꯗꯨ ꯇꯧꯔꯅꯨ ꯑꯩ ꯃꯐꯝꯁꯤꯗ ꯐꯔꯅꯤꯅ ꯍꯥꯏꯕꯅꯦ ꯑꯗꯣ ꯃꯈꯣꯏꯒ ꯄꯨꯟꯅ ꯑꯣꯏꯅ ꯉꯥꯏꯔꯒ ꯂꯥꯛꯇꯔꯦꯅꯦ ꯑꯗꯣ ꯃꯣꯏꯅꯗꯤ ꯍꯥꯎꯒꯗ꯭ꯔꯥ ꯍꯥꯏꯔꯤꯅꯦ ꯍꯥꯎꯒꯗ꯭ꯔꯣ ꯃꯈꯣꯏ ꯍꯥꯏꯔꯤꯕꯣ ꯍꯥꯎꯒꯗ꯭ꯔꯣ ꯅꯪ ꯃꯐꯝꯗꯨꯕꯣꯅ ꯑꯣ ꯅꯪꯒꯤꯗꯣ ꯑꯣ ꯅꯪꯒꯤꯁꯦ ꯃꯌꯥꯝ ꯁꯦꯂꯦꯛ ꯇꯧꯐꯝꯅꯤꯅꯦ ꯑꯗꯨꯗꯤ ꯑꯣ ꯌꯥꯏꯅꯦ ꯑꯗꯨꯗꯤ ꯍꯥꯎꯅꯤꯕꯨ ꯍꯥꯏꯔꯕ ꯑꯗꯨꯝ ꯌꯥꯔꯦ ꯀꯣꯐꯤꯁꯤꯅ ꯑꯉꯥꯡꯅ ꯈꯔ ꯄꯥꯝꯃꯦꯕ ꯀꯣꯐꯤꯁꯤꯕꯨ ꯃꯃꯟꯗꯤ ꯀꯌꯥ ꯂꯩꯒꯦꯃꯤ ꯎꯝ ꯁꯤꯗꯒꯤ ꯏꯃꯥ ꯑꯗꯨꯅ ꯐꯔꯦꯅꯦꯀꯣ ꯑꯥ ꯑꯥ ꯑꯗꯨ ꯑꯥ ꯑꯣ ꯑꯗꯨꯗꯤ ꯑꯣ ꯑꯗꯨꯗꯤ ꯑꯩꯅ ꯃꯤ ꯃꯌꯥꯝ ꯄꯨꯔꯛꯂꯗꯤ ꯑꯩꯒꯤ ꯇꯣꯉꯥꯟꯅ ꯏꯁꯄꯤꯁꯦꯜ ꯑꯃ ꯄꯤꯇꯕꯅꯤꯅꯦ ꯄꯤꯊꯛꯇꯕꯅꯦꯕꯀꯣ ꯑꯩꯅ ꯏꯁꯄꯤꯁꯦꯜ ꯄꯤꯊꯛ ꯑꯣꯏꯗꯣꯏꯗꯤ ꯃꯤꯗꯣ ꯍꯥꯏꯔꯨꯕꯗꯣ ꯅꯨꯡꯉꯥꯏꯇ꯭ꯔꯤꯅꯤ ꯀꯩꯅꯣ ꯑꯗꯨꯗꯤ ꯑꯗꯨꯅ ꯐꯔꯗ꯭ꯔꯥ ꯑꯗꯨ ꯃꯤ ꯈꯔꯗꯤ ꯍꯥꯏꯒꯦ ꯍꯥꯏꯔꯤꯁꯤꯗꯤ ꯀꯩꯅꯣ ꯃꯤꯅ ꯃꯤ ꯇꯔꯨꯛ ꯈꯛ ꯉꯥꯏꯔꯤ ꯃꯤ ꯃꯥꯄꯜꯗꯤ ꯁꯨꯗꯧꯅꯤ ꯍꯥꯏꯗꯥꯏꯅꯦ ꯃꯥꯄꯜ ꯁꯨꯗꯕꯗꯤ ꯃꯤ ꯃꯥꯄꯜ ꯄꯨꯔꯛꯀꯗꯧꯅꯤ ꯃꯥꯄꯜ ꯁꯨꯗ꯭ꯔꯗꯤ ꯇꯔꯨꯛ ꯁꯨꯔꯗꯤ ꯌꯥꯔꯦ ꯑꯥ ꯉꯁꯥꯏꯗꯤ ꯃꯥꯄꯜ ꯍꯥꯏꯒꯨꯝ ꯇꯧꯕ ꯃꯤ ꯄꯥꯄꯜꯗꯣ ꯖꯔ ꯖꯔ ꯀꯧꯁꯤꯜꯂ ꯄꯨꯔꯛꯂꯒ ꯂꯥꯛꯀꯗꯣꯏꯕ ꯑꯗꯣ ꯃꯥꯄꯜꯗꯣ ꯁꯨꯗꯕꯗꯧꯅ ꯃꯤꯁꯦ ꯇꯔꯦꯠꯀ ꯃꯔꯤꯔꯥ ꯑꯍꯨꯝꯂ ꯈꯛ ꯉꯥꯏꯕꯗꯨꯗ ꯀꯥꯏꯗꯤꯌꯦ ꯑꯦ ꯑꯗꯨꯗꯤ ꯌꯥꯔꯦ ꯌꯥꯔꯦ ꯌꯥꯔꯦ ꯃꯤꯗꯣ ꯈꯣꯝꯃꯒ ꯄꯨꯔꯛꯂꯒꯦ ꯎꯝ ꯐꯔꯦ ꯎꯝ ꯊꯝꯃꯒꯦ ꯑꯗꯨꯗꯤ ꯊꯝꯃꯒꯦ ꯊꯝꯃꯒꯦ